ꯑꯩꯈꯣꯏꯒꯤ ꯀꯛꯆꯤꯡꯒꯤ ꯑꯣꯏꯕ ꯀꯜꯆꯔ ꯍꯥꯏꯔꯒꯗꯤ ꯀꯛꯆꯤꯡ ꯍꯔꯥꯎꯕ ꯀꯛꯆꯤꯡ ꯍꯔꯥꯎꯕ ꯍꯥꯏꯔꯒꯗꯤ ꯑꯩꯈꯣꯏꯕꯨ ꯀꯣꯜꯂꯤꯕ ꯏꯕꯨꯙꯧ ꯀꯣꯝꯅꯥꯟꯕ ꯁꯤꯗ ꯑꯌꯨꯛꯇ ꯑꯊꯦꯟ ꯂꯨꯀꯣꯏ ꯀꯥꯔꯒ ꯑꯩꯈꯣꯏꯒꯤ ꯐꯅꯕ ꯑꯐ ꯐꯠꯇꯕ ꯃꯌꯥꯝ ꯀꯣꯛꯅꯕꯒꯤꯗꯃꯛꯇ ꯑꯐꯕꯒꯤꯗꯃꯛꯇ ꯈꯨꯔꯨꯝꯗꯨꯅ ꯅꯤꯖꯕ ꯑꯗꯨꯒ ꯅꯨꯡꯗꯥꯡꯗꯅ ꯖꯒꯣꯏ ꯁꯥꯔꯒ ꯖꯒꯣꯏꯁꯤ ꯍꯔꯥꯎꯕꯁꯤ ꯂꯣꯏ ꯂꯣꯏꯔꯕ ꯃꯇꯨꯡꯗ ꯃꯨꯛꯅꯥꯀ ꯀꯥꯡꯖꯩ ꯁꯥꯟꯅꯗꯨꯅ ꯍꯔꯥꯎꯕꯁꯦ ꯐꯣꯡꯗꯣꯛꯑꯦ ꯑꯗꯨꯒ ꯂꯨꯍꯣꯡ ꯈꯣꯡꯗꯣꯡꯕꯒꯤ ꯑꯣꯏꯕ ꯆꯠꯅꯕꯤ ꯀꯌꯥ ꯑꯃꯁꯨ ꯂꯩ ꯂꯨꯍꯣꯡ ꯈꯣꯡꯗꯣꯡꯕ